ꯌꯦꯟ ꯊꯣꯡꯕ ꯍꯥꯏꯕꯁꯤ ꯈꯥꯡꯁꯤꯗ ꯊꯥꯎꯁꯤ ꯍꯩꯔꯒ ꯊꯣꯡꯒꯗꯧꯔꯤꯕꯅꯤ ꯑꯍꯥꯟꯕ ꯍꯧꯕꯁꯤꯗ ꯑꯗꯨꯕꯨ ꯈꯥꯡꯁꯤꯗ ꯊꯥꯎ ꯍꯩꯕ ꯃꯇꯝꯗ ꯈꯥꯡꯁꯦ ꯁꯥꯗ꯭ꯔꯕꯗꯤ ꯊꯥꯎꯁꯤ ꯃꯅꯝ ꯅꯝꯊꯤ ꯑꯗꯨꯝ ꯃꯥꯒꯤ ꯌꯥꯛꯈꯠꯄ ꯃꯅꯝꯗꯨ ꯅꯝꯃꯒ ꯑꯗꯨꯝ ꯂꯩ ꯑꯗꯨꯅ ꯊꯥꯎ ꯍꯩꯕ ꯃꯇꯝꯗ ꯊꯥꯎ ꯈꯥꯡꯁꯦ ꯍꯥꯟꯅ ꯐꯖꯅ ꯁꯥꯍꯜꯂꯒ ꯊꯥꯎꯁꯦ ꯍꯩꯔꯅꯤ ꯃꯊꯪ ꯊꯥꯎꯁꯤ ꯐꯖꯅ ꯑꯃꯨꯛ ꯁꯥꯍꯜꯂꯒ ꯃꯥꯒꯤ ꯊꯥꯎꯁꯤ ꯁꯥꯔꯕ ꯃꯇꯨꯡꯗ ꯃꯥꯒꯤ ꯃꯔꯣꯏ ꯇꯤꯜꯂꯧ ꯆꯅꯝ ꯉꯧꯕꯁꯤꯗ ꯊꯥꯎꯁꯤ ꯁꯥꯗ꯭ꯔꯒꯗꯤ ꯑꯃꯨꯛ ꯊꯥꯎꯒꯤ ꯊꯥꯎꯍꯤꯡ ꯃꯅꯝ ꯅꯝꯃꯒ ꯂꯩꯒꯅꯦ ꯑꯗꯨꯅ ꯊꯥꯎꯁꯤ ꯐꯖꯅ ꯁꯥꯍꯜꯂ ꯃꯇꯨꯡꯗ ꯃꯔꯣꯏ ꯃꯄꯥꯡ ꯉꯧꯔꯒ ꯃꯔꯣꯏ ꯃꯄꯥꯡꯁꯤ ꯉꯧꯔꯤꯉꯩꯗ ꯑꯩꯈꯣꯏꯅ ꯀꯩꯀꯩ ꯍꯥꯞꯆꯤꯟꯕ ꯃꯆꯜꯁꯤꯡ ꯍꯥꯞꯄꯒ ꯌꯦꯟꯁꯤ ꯍꯥꯞꯆꯤꯜꯂꯒ ꯃꯃꯨꯠ ꯇꯥꯅ ꯌꯦꯟꯁꯤ ꯃꯁꯥ ꯎꯏꯁꯤꯟꯅꯕ ꯉꯧꯒꯅꯤ ꯑꯗꯨꯒ ꯌꯦꯟꯁꯤ ꯎꯏꯁꯤꯜꯂꯕ ꯃꯇꯨꯡꯗ ꯏꯁꯤꯡ ꯍꯥꯞꯄꯒ ꯑꯩꯈꯣꯏꯅ ꯑꯂꯨ ꯍꯥꯞꯄꯒ ꯐꯖꯅ ꯁꯧꯍꯟꯕ ꯁꯨꯃꯥꯏꯅ ꯍꯥꯏꯔꯒ ꯍꯥꯏꯗꯤ ꯃꯥꯒꯤ ꯂꯩꯔꯤꯕ ꯃꯊꯪ ꯃꯅꯥꯎ ꯅꯥꯏꯅ ꯐꯖ ꯐꯖꯅ ꯑꯩꯅ ꯏꯃꯥꯟꯅꯕꯤꯁꯤꯡꯗ ꯐꯖꯅ ꯐꯖꯅ ꯃꯈꯥꯏ ꯈꯥꯏꯅ ꯇꯝꯕꯤ